ꯑꯥ ꯑꯩꯉꯣꯟꯗ ꯃꯥꯟꯅꯦ ꯃꯥꯟꯅꯦ ꯃꯥꯟꯅꯦ ꯗꯨꯀꯥꯟ ꯃꯄꯨꯅꯦ ꯑꯥꯎ ꯂꯧꯕꯤꯌꯨ ꯂꯧꯕꯤꯌꯨ ꯅꯈꯣꯏꯅ ꯂꯧꯒꯗꯣꯔꯤꯕ ꯄꯣꯠꯁꯦ ꯑꯥ ꯀꯩꯅꯣ ꯑꯣꯏꯅ ꯅꯈꯣꯏ ꯎꯁꯣꯞ ꯑꯃꯒꯤ ꯑꯣꯏꯅ ꯂꯧꯒꯗꯣꯔꯤꯕ꯭ꯔꯥ ꯅꯠꯇ꯭ꯔꯒꯅ ꯀꯔꯝ ꯍꯥꯏꯅ ꯂꯧꯒꯗꯣꯏꯅꯣ ꯅꯈꯣꯏꯅ ꯂꯧꯒꯗꯕ ꯄꯣꯠ ꯍꯥꯋꯥꯏ ꯆꯦꯡꯋꯥꯏ ꯑꯥꯂꯨꯀꯣ ꯑꯗꯨ ꯍꯥꯏꯕꯤꯔꯛꯑꯣ ꯅꯈꯣꯏꯅ

ꯑꯣ ꯑꯗꯨꯗꯤ ꯂꯧꯕꯤꯔꯣ ꯑꯗꯨ ꯅꯈꯣꯏꯅ ꯂꯧꯒꯗꯧꯕ ꯎꯁꯣꯞ ꯕꯥꯃꯣꯟꯅ ꯍꯥꯏꯔꯛꯄ ꯑꯩꯈꯣꯏꯒꯤ ꯊꯥꯎ ꯃꯛꯇ ꯑꯣꯏꯁꯅꯨꯀꯣ ꯑꯣ ꯑꯗꯒꯤ ꯑꯥꯂꯨ ꯌꯥꯔꯤꯕꯃꯈꯩ ꯅꯈꯣꯏꯅ ꯍꯦꯛ ꯍꯥꯏꯔꯛꯄ ꯃꯈꯩꯗꯣ ꯑꯩꯅ ꯄꯤꯖꯒꯗꯣꯏꯅꯦꯕꯀꯣ ꯑꯣ ꯑꯗꯨꯒ ꯑꯗꯒꯤ ꯅꯈꯣꯏꯅ ꯅꯈꯣꯏ ꯅꯁꯥ ꯅꯠꯇ꯭ꯔꯒꯁꯨ ꯑꯇꯣꯞꯄ ꯅꯪꯒꯤ ꯅꯃꯥꯟꯅꯕꯁꯤꯡꯅ ꯀꯔꯤꯒꯨꯝꯕ ꯂꯧꯒꯦ ꯍꯥꯏꯔꯒꯁꯨꯕꯀꯣ ꯑꯗꯨꯝ ꯑꯩꯈꯣꯏꯗ ꯁꯤꯗ ꯄꯣꯠ ꯐꯪꯒꯅꯤ ꯑꯗꯨꯝ ꯊꯥꯖꯟꯕꯤꯔꯛꯑꯣꯕꯀꯣ ꯑꯣ ꯑꯂꯨ ꯍꯧꯖꯤꯛ ꯀꯥꯟꯗꯤ ꯑꯂꯨꯁꯦ ꯀꯦꯖꯤꯗ ꯀꯨꯟ ꯃꯉꯥ ꯀꯨꯟ ꯁꯨꯃꯥꯏꯅ ꯄꯤꯔꯤꯌꯦ ꯅꯈꯣꯏꯅ ꯈꯔ ꯌꯥꯝꯅ ꯂꯧꯒꯗꯧꯕ ꯑꯣꯏꯔꯒꯗꯤꯀꯣ ꯀꯨꯟ ꯀꯨꯟꯗ ꯑꯗꯨꯝ ꯁꯥꯔꯁꯨ ꯁꯥꯖꯒꯦꯕ ꯍꯣꯏ ꯌꯥꯅꯤ ꯌꯥꯅꯤ ꯌꯥꯅꯤ

ꯍꯣꯏ ꯍꯣꯏ ꯑꯥ ꯑꯣ ꯎꯠꯇꯤꯒꯤꯗꯤ ꯍꯥꯋꯥꯏ ꯎꯠꯇꯤꯒꯤꯗꯤ ꯀꯔꯤ ꯑꯣꯏꯅ ꯇꯧꯕ ꯇꯔꯦ ꯑꯣ ꯑꯗꯨꯗꯤ ꯍꯥꯋꯥꯏ ꯃꯪꯒꯜꯗꯣ ꯑꯣ ꯍꯣꯏ ꯍꯣꯏ ꯍꯣꯏ ꯇꯦꯒꯣꯔꯗ ꯇꯧꯁꯤꯔꯥ ꯑꯗꯒꯤ ꯏꯟꯖꯤꯟꯗ ꯇꯧꯁꯤꯔꯥ ꯑꯣ ꯐꯔꯦ ꯐꯔꯦ ꯑꯗꯨꯗꯤ ꯂꯤꯇꯔ ꯃꯁꯤꯡ ꯍꯥꯏꯕꯤꯔꯛꯑꯣ ꯑꯣ ꯍꯣꯏ ꯍꯣꯏ ꯍꯣꯏ ꯎꯝ ꯑꯗꯨꯗꯤ ꯎꯁꯣꯞꯇꯨꯗ ꯆꯪꯒꯗꯧꯕ ꯑꯩꯈꯣꯏꯒꯤ ꯃꯔꯨ ꯃꯔꯥꯡꯀꯣ ꯑꯗꯨ ꯂꯣꯏꯅꯃꯛ ꯑꯩ ꯑꯣꯟꯖꯔꯒ ꯊꯝꯖꯔꯝꯃꯒꯦꯀꯣ ꯑꯣ ꯂꯥꯛꯄꯤꯔꯣ ꯂꯥꯛꯄꯤꯔꯣ ꯑꯥꯎ ꯌꯥꯎꯏ ꯌꯥꯎꯏ ꯌꯥꯎꯏ ꯊꯣꯏꯗꯤꯡꯗꯤ ꯇꯥꯡꯉꯦ ꯊꯣꯏꯗꯤꯡꯗꯤ ꯀꯤꯂꯣꯗꯅꯦ ꯆꯥꯝꯃꯒ ꯀꯨꯟꯒ ꯄꯤꯌꯦꯕꯀꯣ ꯆꯥꯝꯃ ꯌꯥꯡꯈꯩꯒ ꯑꯗꯨꯃꯥꯏꯅ ꯄꯤꯌꯦꯕ

ꯑꯗꯒꯤ ꯆꯥꯍꯥꯎꯒꯨꯝꯕꯗꯨꯁꯨ ꯐꯪꯒꯅꯤꯀꯣ ꯑꯥꯎ ꯆꯥꯍꯥꯎꯁꯨ ꯐꯪꯒꯅꯤ ꯑꯥ ꯑꯥ ꯍꯣꯏ ꯍꯣꯏ ꯍꯣꯏ ꯑꯣ ꯆꯥꯍꯥꯎꯁꯦ ꯑꯩꯈꯣꯏ ꯀꯦꯖꯤ ꯑꯍꯨꯝꯃꯨꯛ ꯁꯨꯃꯥꯏꯅ ꯂꯥꯛꯖꯔꯝꯃꯒꯦꯀꯣ

ꯑꯗꯨ ꯅꯪ ꯆꯦꯡꯗꯤ ꯂꯩꯔꯕ꯭ꯔꯣ ꯀꯃꯥꯏꯅ ꯇꯧꯕꯒꯦ ꯆꯦꯡꯗꯤ ꯁꯨꯄꯔꯁꯨ ꯂꯩ ꯍꯥ ꯑꯣ ꯍꯣꯏ ꯍꯣꯏꯅꯦ ꯑꯗꯣ ꯃꯩꯇꯩꯒꯤ ꯆꯦꯡꯗꯣ ꯐꯪꯅꯤ ꯐꯪꯅꯤ ꯑꯣ ꯃꯩꯇꯩꯒꯤ ꯆꯦꯡ ꯅꯈꯣꯏꯅ ꯂꯧꯔꯕꯁꯨꯀꯣ ꯀꯤꯂꯣꯗꯅꯦ ꯌꯥꯡꯈꯩ ꯁꯨꯃꯥꯏꯅ ꯑꯗꯨꯝ ꯄꯤꯌꯦꯕꯀꯣ ꯌꯥꯡꯈꯩ ꯌꯥꯡꯈꯩ ꯃꯉꯥ ꯍꯨꯝꯐꯨ ꯁꯨꯃꯥꯏꯅ ꯑꯗꯨꯝ ꯂꯣꯏꯅ ꯄꯤꯔꯦꯕ ꯑꯗꯨ ꯅꯈꯣꯏꯅ ꯃꯁꯤꯡ ꯍꯥꯏꯕꯤꯔꯛꯑꯣ ꯑꯩꯈꯣꯏ ꯑꯗꯨꯝ ꯑꯦꯔꯦꯟꯖ ꯇꯧꯔꯒ ꯊꯝꯖꯔꯝꯃꯒꯦ ꯃꯁꯤꯡ ꯍꯥꯏꯕꯤꯔꯛꯑꯣ ꯑꯣ ꯇꯥꯔꯦ ꯇꯥꯔꯦ ꯀꯤꯂꯣ ꯌꯥꯡꯈꯩ ꯂꯥꯡꯕꯤꯔꯣ ꯍꯥꯏꯕ ꯅꯠꯇ꯭ꯔꯣ

ꯑꯗꯒꯤ ꯄꯩꯁꯥ ꯅꯨꯡꯁꯥꯗꯨ ꯑꯩꯈꯣꯏꯅ ꯄꯣꯠ ꯊꯤꯜꯂꯛꯄꯗ ꯑꯣꯏꯅ ꯊꯤꯕꯤꯒꯗꯣꯏ ꯅꯠꯇ꯭ꯔꯣ ꯑꯥ ꯑꯗꯨꯗ ꯑꯣꯏꯅ ꯑꯦꯔꯦꯟꯖ ꯇꯧꯔꯒ ꯊꯝꯕꯤꯔꯝꯃꯣꯀꯣ ꯍꯣꯏ ꯍꯣꯏ ꯍꯣꯏ ꯑꯥ ꯑꯗꯨꯗꯤ ꯅꯈꯣꯏ ꯅꯤꯡꯁꯤꯡꯉꯣ ꯅꯤꯡꯁꯤꯡꯉꯒ ꯑꯋꯥꯠ ꯑꯄꯥ ꯂꯩꯔꯒꯁꯨ ꯑꯗꯨꯝ ꯍꯥꯏꯕꯤꯔꯛꯑꯣꯕꯀꯣ ꯑꯥꯎ ꯑꯥꯎ ꯑꯥꯎ